ꯃꯅꯤꯄꯨꯔꯒꯤ ꯑꯣꯏꯕ ꯃꯃꯥꯡꯉꯩꯗꯒꯤ ꯆꯠꯅꯔꯛꯂꯤꯕ ꯌꯨꯝ ꯁꯥꯕꯒꯤ ꯃꯑꯣꯡ ꯍꯥꯏꯔꯒꯗꯤ ꯑꯩꯈꯣꯏꯒꯤ ꯖꯥꯇꯤ ꯈꯨꯗꯤꯡꯃꯛꯇ ꯑꯗꯨꯝ ꯃꯥꯟꯅꯩꯅ ꯍꯥꯏꯅꯤꯡꯉꯦ ꯍꯥꯏꯕꯗꯤ ꯌꯨꯝꯖꯥꯎꯑꯅ ꯑꯃ ꯂꯩꯔꯝꯃꯤ ꯑꯩꯈꯣꯏꯒꯤ ꯃꯊꯛꯁꯤꯅ ꯏꯅ ꯀꯨꯞꯄꯒ ꯑꯗꯨꯒ ꯃꯈꯥꯁꯤꯅ ꯑꯩꯈꯣꯏꯒꯤ ꯂꯩꯕꯥꯛꯅ ꯁꯥꯕ ꯁꯤꯁꯦ ꯑꯗꯨꯝ ꯖꯥꯇꯤ ꯈꯨꯗꯤꯡꯒꯤ ꯑꯗꯨꯝ ꯃꯥꯟꯅꯩꯅ ꯈꯜꯂꯦ ꯑꯩ ꯋꯥꯈꯜꯗꯗꯤ ꯑꯗꯨꯒ ꯈꯦꯠꯅꯕ ꯍꯥꯏꯕꯕꯨ ꯑꯩꯈꯣꯏꯒꯤ ꯂꯥꯏꯅꯤꯡ ꯂꯥꯏꯁꯣꯟ ꯇꯧꯕꯒꯤ ꯃꯐꯝ ꯍꯥꯏꯕꯗꯤ ꯃꯨꯁꯂꯤꯝꯒꯤꯅ ꯃꯣꯁꯛ ꯑꯗꯒꯤ ꯑꯩꯈꯣꯏꯒꯤ ꯍꯤꯟꯗꯨꯒꯤꯅ ꯂꯥꯏꯁꯪ ꯇꯦꯝꯄꯜ ꯑꯗꯨꯒꯤ ꯈ꯭ꯔꯤꯁꯇꯤꯌꯥꯟꯒꯤ ꯆꯔꯆ ꯁꯤꯒꯤ ꯁꯥꯕꯒꯤ ꯃꯑꯣꯡꯗꯗꯤ ꯈꯤꯇꯪꯗꯤ ꯈꯦꯠꯅꯩ ꯑꯗꯣ ꯑꯇꯩꯒꯤ ꯑꯣꯏꯅꯗꯤ ꯑꯩꯈꯣꯏꯒꯤ ꯌꯨꯝꯁꯥ ꯀꯩꯁꯥꯁꯦ ꯑꯗꯨꯝ ꯃꯥꯟꯅꯩꯅ ꯈꯜꯂꯦ